ꯅꯨꯡꯇꯤꯒꯤ ꯑꯩꯅ ꯁꯤꯖꯤꯟꯅꯕ ꯑꯩꯉꯣꯟꯗ ꯃꯇꯦꯡ ꯑꯣꯏꯈꯤꯕ ꯑꯦꯞ ꯈꯔ ꯑꯗꯨꯗꯤ ꯌꯨꯇꯨꯞ ꯌꯨꯇꯨꯞꯁꯤ ꯑꯩꯈꯣꯏꯒꯤ ꯄꯥꯎ ꯏ ꯑꯗꯒꯤ ꯏꯟꯐ꯭ꯔꯣꯃꯦꯁꯟ ꯑꯣꯏꯕ ꯄꯥꯎ ꯑꯄꯗꯦꯠ ꯑꯣꯏꯕ ꯄꯥꯎ ꯑꯗꯨꯝ ꯌꯦꯡꯕ ꯅꯨꯡꯉꯥꯏ ꯌꯨꯇꯨꯞꯁꯤꯁꯨ ꯑꯃꯅꯤ ꯑꯗꯨꯒ ꯐꯦꯁꯕꯨꯛ ꯐꯦꯁꯕꯨꯛꯁꯦ ꯁꯣꯁꯤꯌꯦꯟ ꯃꯦꯗꯤꯌꯥꯒꯤ ꯈꯨꯊꯥꯡꯗ ꯑꯩꯈꯣꯏꯒꯤ ꯈꯨꯗꯛ ꯈꯨꯗꯛꯀꯤ ꯑꯣꯏꯕ ꯑꯞꯗꯦꯠ ꯑꯣꯏꯕ ꯄꯥꯎ ꯏ ꯑꯗꯨꯝ ꯐꯪꯕ ꯉꯝꯃꯤ ꯐꯦꯁꯕꯨꯛꯁꯨ ꯑꯗꯨꯝ ꯁꯤꯖꯤꯟꯅꯩ ꯑꯗꯨꯒ ꯋꯥꯠꯆꯦꯞ ꯋꯥꯠꯆꯦꯞꯁꯦ ꯑꯩꯈꯣꯏꯒꯤ ꯄꯥꯎ ꯏ ꯐꯥꯎꯗꯣꯛ ꯐꯥꯎꯖꯤꯟ ꯇꯧꯕ ꯑꯗꯒꯤ ꯚꯤꯗꯤꯌꯣ ꯀꯣꯟ ꯇꯧꯕ ꯈꯣꯠꯄ ꯈꯨꯗꯤꯡꯃꯛꯁꯤꯗ ꯂꯣꯏꯅ ꯑꯗꯨꯝ ꯃꯇꯦꯡ ꯄꯥꯡꯏ ꯑꯗꯨꯒ ꯑꯩꯈꯣꯏꯒꯤ ꯀꯩ ꯍꯥꯏꯅꯤ ꯄꯩꯁꯥ ꯅꯨꯡꯁꯥ ꯂꯧꯊꯣꯛ ꯂꯧꯁꯤꯟꯒꯤ ꯃꯇꯥꯡꯗ ꯕꯦꯡꯀꯗ ꯀ꯭ꯌꯨ ꯂꯦꯡꯕ ꯕꯦꯡꯀꯗ ꯋꯥꯅ ꯉꯥꯏꯅꯔꯨꯕꯒꯤ ꯃꯊꯧꯁꯨ ꯇꯥꯗ꯭ꯔꯦ ꯑꯩꯈꯣꯏꯒꯤ ꯀꯩꯅꯣꯁꯤꯅ ꯑꯩꯈꯣꯏꯒꯤ ꯐꯣꯟꯄꯦ ꯖꯤꯄꯦ ꯁꯨꯝꯕꯒꯤ ꯄꯣꯠꯁꯤꯅ ꯁꯤꯁꯨ ꯑꯗꯨꯝ ꯑꯃꯅꯤ ꯁꯤꯒꯨꯝ ꯁꯤꯒꯨꯝꯕ ꯀꯥꯥꯟꯅꯕ ꯑꯩꯅ ꯁꯤꯖꯤꯟꯅꯕ ꯑꯩꯉꯣꯟꯗ ꯃꯇꯦꯡ ꯑꯣꯏꯈꯤꯕ ꯑꯦꯄ꯭ꯂꯤꯀꯦꯁꯟ ꯀꯌꯥꯃꯔꯨꯝꯁꯤꯡ ꯃꯊꯪ ꯃꯊꯪ ꯈꯔ ꯑꯗꯨꯝ ꯑꯩ ꯃꯃꯤꯡ ꯑꯣꯏꯅ ꯄꯟꯖꯔꯕꯅꯤ ꯃꯁꯤꯅꯤ ꯑꯩꯒꯤ ꯑꯩꯉꯣꯟꯗ ꯑꯗꯨꯛꯀꯤ ꯃꯇꯤꯛ ꯃꯇꯦꯡ ꯑꯣꯏꯈꯤꯕ ꯑꯦꯞ ꯈꯔ ꯍꯥꯏꯌꯣ ꯍꯥꯏꯖꯕ ꯇꯥꯔꯒꯗꯤ